ꯍꯜꯂꯣ ꯁꯤꯕꯨ ꯀꯅꯥ ꯑꯣꯏꯕꯤꯔꯒꯦ ꯑꯥꯎ ꯃꯥꯅꯦ ꯃꯥꯅꯦ ꯃꯥꯅꯦ ꯑꯥ ꯑꯣ ꯑꯗꯨꯗꯤ ꯑꯩꯁꯤ ꯍꯤꯗꯥꯛ ꯃꯃꯤꯡꯕꯨꯗꯤ ꯀꯥꯎꯈ꯭ꯔꯦ ꯑꯗꯨꯒꯤ ꯍꯤꯗꯥꯛꯇꯣ ꯑꯗꯣ ꯑꯩꯒꯤ ꯗꯨꯀꯥꯟꯗꯗꯤ ꯆꯞ ꯆꯥꯅ ꯐꯪꯒꯅꯤ ꯑꯗꯨꯒꯤ ꯗꯨꯀꯥꯟꯗꯨ ꯁꯣꯝꯅ ꯑꯗꯨꯒꯤ ꯍꯤꯗꯥꯛꯇꯣ ꯁꯣꯝꯅ ꯑꯩꯒꯤ ꯗꯨꯀꯥꯟꯗ ꯂꯥꯛꯄ ꯃꯇꯝꯗ ꯄꯤꯖꯒꯦ ꯃꯃꯤꯡꯗꯨ ꯑꯩꯅ ꯀꯥꯎꯈ꯭ꯔꯦ ꯑꯩꯁꯤ ꯊꯕꯛ ꯑꯃ ꯊꯣꯛꯂꯛꯄ ꯑꯗꯨꯅ ꯀꯥꯎꯊꯣꯛꯈ꯭ꯔꯦ ꯌꯦꯡꯒꯗꯕꯗꯨꯁꯨꯨ

ꯑꯗꯨꯗꯤ ꯑꯣ ꯐꯪꯒꯅꯤ ꯐꯪꯒꯅꯤ ꯇꯤꯜꯍꯧ ꯇꯤꯜꯍꯧ ꯄꯠꯄ ꯆꯅꯝ ꯄꯥꯠꯄꯗꯨꯒꯤꯗꯤ ꯁꯥꯞ ꯑꯅ ꯍꯤꯗꯥꯛ ꯑꯃ ꯂꯩꯔꯦ ꯑꯗꯨꯒꯤ ꯁꯥꯞꯇꯨꯅ ꯅꯨꯡꯁꯥ ꯁꯥꯒꯠꯂꯛꯄ ꯃꯇꯝꯗ ꯏꯁꯤꯡꯗ ꯊꯤꯠꯄꯤꯔꯒ ꯐꯖꯅ ꯆꯥꯏꯕꯤꯔꯅꯤ ꯑꯗꯨꯒ ꯑꯗꯨꯒ ꯑꯗꯨꯝ ꯁꯥꯞꯇꯣ ꯆꯥꯏꯕ ꯀꯥꯟꯗ ꯇꯤꯜꯍꯧ ꯃꯔꯣꯏ ꯄꯥꯠꯄꯗꯨꯗꯤ ꯐꯔꯅꯤ ꯑꯗꯨꯒ ꯇꯤꯟ ꯇꯥꯕ ꯈꯣꯠꯄꯒꯤꯅ ꯅꯣꯕꯥꯜ ꯑꯅ ꯍꯤꯗꯥꯛ ꯑꯃꯁꯨ ꯂꯩ ꯑꯗꯨꯒꯨꯝꯕꯁꯤꯁꯨ ꯍꯞꯇꯥ ꯑꯃꯗ ꯑꯃꯨꯛꯀꯨꯝꯕ ꯆꯥꯏꯕꯤꯕ ꯑꯗꯨꯃꯥꯏꯅ ꯇꯧꯔꯒ ꯍꯤꯡꯒꯣꯟꯒꯤ ꯄꯣꯠ ꯆꯩꯁꯤꯡꯁꯤꯁꯨ ꯑꯗꯨꯝ ꯐꯍꯟꯕ ꯌꯥꯒꯅꯤ ꯑꯩꯒꯤ ꯗꯨꯀꯥꯟꯗ ꯂꯣꯏꯅ ꯐꯪꯒꯅꯤ ꯍꯣꯏ ꯑꯗꯣ ꯉꯥꯏꯈꯣ ꯁꯣꯝꯒꯤ ꯃꯤꯅꯠ ꯑꯃ ꯑꯅꯤꯝꯨꯛꯇꯪ ꯁꯥꯕ ꯌꯥꯒꯤꯗ꯭ꯔꯥ ꯉꯥꯏꯈꯣ ꯁꯣꯝꯒꯤ ꯍꯤꯡꯒꯣꯜꯗꯨꯗ ꯂꯧꯗꯕꯨꯗꯤ ꯋꯥꯍꯤ ꯇꯥꯏ ꯍꯥꯏꯈ꯭ꯔꯦꯀꯣ ꯍꯤꯡꯒꯣꯜꯗꯁꯨ ꯋꯥꯍꯤ ꯇꯥꯕ ꯈꯣꯠꯄ ꯂꯩꯕ꯭ꯔ ꯑꯥ ꯑꯣ ꯑꯣ ꯑꯗꯨꯒꯨꯝꯕꯗꯨꯁꯨ ꯑꯗꯨꯝ ꯅꯣꯚꯥꯏꯜꯒꯨꯝꯕ ꯁꯨꯄꯔ ꯒꯤꯂꯔꯒꯨꯝꯕꯁꯦ ꯀꯥꯞꯄꯤꯔꯅꯤ ꯑꯗꯨꯒ ꯀꯥꯞꯄꯤꯔ ꯃꯥ ꯀꯥꯞꯈ꯭ꯔꯕ ꯃꯇꯨꯡꯗꯗꯤ ꯃꯍꯩ ꯃꯔꯣꯡꯗꯣ ꯅꯨꯃꯤꯠ ꯍꯨꯝꯅꯤꯒꯨꯝꯕ ꯇꯔꯦꯠꯅꯤꯒꯨꯝꯕ ꯍꯦꯛꯄ ꯈꯣꯠꯄꯗꯤ ꯌꯥꯗ꯭ꯔꯦ ꯑꯗꯨꯒ ꯏꯁꯤꯡ ꯆꯥꯏꯊꯈꯤꯕ ꯅꯣꯡ ꯆꯨꯊꯥꯈꯤꯕꯒꯨꯝꯕ ꯂꯩꯔꯒꯗꯤ ꯑꯗꯨꯒꯨꯝꯕꯗꯨꯅ ꯅꯨꯃꯤꯠ ꯇꯔꯦꯠꯅꯤꯒꯤ ꯃꯇꯨꯡꯗ ꯃꯍꯩ ꯃꯔꯣꯡ ꯍꯦꯛꯑꯒ ꯆꯥꯕ ꯈꯣꯠꯄꯗꯤ ꯌꯥꯒꯅꯤ ꯑꯗꯨꯒꯤ ꯍꯤꯗꯥꯛꯁꯨ ꯐꯪꯒꯅꯤ ꯍꯥꯏꯒꯦ ꯇꯧꯔꯛꯄꯅꯤ ꯑꯩꯅ ꯍꯣꯏ ꯎꯝ ꯎꯝ ꯀꯔꯤꯝꯇ ꯈꯜꯂꯨꯔꯅꯣ ꯍꯧꯖꯤꯛꯇꯤ ꯑꯣ ꯐꯔꯦ ꯐꯔꯦ ꯊꯝꯃꯁꯦ ꯑꯗꯨꯗꯤ